ꯑꯩꯅ ꯍꯧꯖꯤꯛ ꯄꯥꯏꯔꯤꯕ ꯐꯣꯟ ꯑꯁꯤꯗ ꯑꯩꯅ ꯁꯤꯖꯤꯟꯅꯔꯤꯕ ꯏꯟꯁꯇꯒ꯭ꯔꯥꯝꯁꯨ ꯌꯥꯎꯋꯤ ꯐꯦꯁꯕꯨꯛꯁꯨ ꯌꯥꯎꯋꯤ ꯄꯤꯟꯇ꯭ꯔꯦꯁꯁꯨ ꯌꯥꯎꯋꯤ ꯑꯇꯩ ꯑꯇꯩ ꯃꯌꯥꯝ ꯌꯨꯇꯨꯞꯕꯅꯆꯤꯡꯕ ꯑꯇꯩꯁꯨ ꯌꯥꯎꯋꯤ ꯑꯗꯨ ꯈ꯭ꯋꯥꯏꯗꯒꯤ ꯅꯨꯡꯉꯥꯏꯕꯗꯤ ꯏꯟꯇꯒ꯭ꯔꯥꯝꯅ ꯍꯦꯟꯅ ꯅꯨꯡꯉꯥꯏ ꯏꯟꯇꯒ꯭ꯔꯥꯝꯅ ꯅꯨꯡꯉꯥꯏꯔꯤꯕ ꯃꯔꯝꯗꯤ ꯃꯉꯣꯟꯗ ꯕꯤꯗꯤꯑꯣ ꯃꯇꯦꯛ ꯃꯇꯦꯛ ꯁꯨꯝ ꯌꯦꯡꯉꯤ ꯌꯦꯡꯅꯤꯡꯕ ꯀꯌꯥꯁꯨ ꯌꯦꯡꯕ ꯐꯪꯉꯦ ꯑꯗꯨ ꯑꯇꯩꯒꯨꯝꯅ ꯁꯥꯡ ꯁꯥꯡ ꯌꯥꯎꯗꯦ ꯃꯥꯗꯤ ꯃꯇꯦꯛ ꯃꯇꯦꯛꯅꯦ ꯑꯗꯨꯝ ꯅꯨꯡꯉꯥꯏꯇꯕꯒꯤ ꯋꯥꯈꯟ ꯅꯨꯡꯉꯥꯏꯇꯕꯒꯤꯁꯨ ꯃꯈꯣꯏꯗ ꯌꯥꯎꯔꯤ ꯅꯨꯡꯉꯥꯏꯕꯒꯤꯁꯨ ꯌꯥꯎꯔꯤ ꯑꯗꯨꯒ ꯄꯥꯎꯒꯤ ꯑꯣꯏꯔꯁꯨ ꯃꯇꯦꯛ ꯃꯇꯦꯛꯇꯤ ꯑꯗꯨꯝ ꯌꯥꯎꯋꯤ ꯑꯗꯨ ꯃꯉꯣꯟꯗ ꯑꯩꯈꯣꯏꯅ ꯕꯤꯗꯤꯑꯣ ꯅꯝꯅꯤꯡꯕ ꯃꯈꯜ ꯃꯈꯜꯒꯤ ꯅꯝꯅꯤꯡꯒꯦ ꯍꯥꯏꯔꯒꯁꯨ ꯅꯝꯕ ꯌꯥꯔꯦ ꯐꯤꯜꯇꯔꯁꯨ ꯃꯌꯥꯝ ꯌꯥꯎꯔꯦ ꯁꯛ ꯐꯖꯍꯟꯒꯦꯁꯨ ꯌꯥꯔꯦ ꯊꯤꯍꯟꯒꯦꯁꯨ ꯌꯥꯔꯦ ꯑꯗꯨꯃꯥꯥꯏꯅ ꯇꯧꯔꯒ ꯑꯗꯨ ꯌꯥꯎꯋꯤ ꯑꯗꯨ ꯑꯗꯨꯅꯆꯤꯡꯕ ꯑꯗꯨ ꯑꯇꯩ ꯐꯦꯁꯕꯨꯛꯁꯨ ꯂꯩꯔꯤ ꯐꯦꯁꯕꯨꯛꯁꯤꯅ ꯑꯩꯈꯣꯏꯅ ꯐꯤꯂꯝ ꯌꯦꯡꯅꯤꯡꯉꯒꯁꯨ ꯃꯈꯣꯏꯗ ꯌꯦꯡꯕꯁꯨ ꯌꯥꯔꯦ ꯑꯗꯨꯒ ꯄꯥꯎꯒꯤ ꯑꯦꯕ꯭ꯔꯤꯗꯦ ꯑꯩꯈꯣꯏꯅ ꯇꯧꯔꯛꯄ ꯊꯣꯛꯄ ꯊꯧꯗꯣꯛꯀꯤꯁꯨ ꯑꯗꯨꯝ ꯌꯥꯎꯔꯦ ꯑꯗꯨꯒ ꯃꯉꯣꯟꯗ ꯑꯗꯨꯝ ꯑꯩꯈꯣꯏꯅ ꯌꯦꯡꯅꯤꯡꯕ ꯏꯁꯇꯣꯔꯤ ꯃꯤꯅ ꯊꯝꯃꯛꯄ ꯀꯩꯗꯧꯕ ꯑꯗꯨꯁꯨ ꯑꯗꯨꯝ ꯌꯦꯡꯕ ꯐꯪꯉꯦ ꯅꯣꯡꯃꯒꯤ ꯑꯗꯨꯝ ꯁꯤꯟꯗꯕ ꯌꯥꯗꯕ ꯑꯗꯨꯝ ꯃꯤꯅꯁꯨ ꯑꯗꯨꯝ ꯕꯤꯗꯤꯑꯣ ꯇ꯭ꯋꯦꯟꯇꯤ ꯐꯣꯔ ꯑꯌꯥꯔꯁꯀꯤ ꯃꯅꯨꯡꯗ ꯑꯗꯨꯝ ꯊꯥꯒꯠꯂꯛꯏ ꯑꯩꯈꯣꯏꯅ ꯑꯗꯨꯝ ꯃꯈꯜ ꯃꯈꯜꯒꯤꯁꯨ ꯌꯦꯡꯕꯁꯨ ꯐꯪꯉꯦ ꯌꯦꯡꯁꯨ ꯌꯦꯡꯉꯤ ꯍꯧꯖꯤꯛꯁꯨ ꯑꯗꯨꯝ ꯑꯗꯨꯒ ꯑꯩꯈꯣꯏꯅ ꯌꯨꯇꯨꯞ ꯌꯨꯇꯨꯞꯇꯁꯨ ꯌꯨꯇꯨꯞꯇꯁꯨ ꯑꯩꯈꯣꯏ ꯌꯨꯇꯨꯞꯇꯁꯨ ꯌꯦꯡꯉꯦ ꯌꯦꯡꯕꯁꯦ ꯑꯗꯣ ꯃꯥꯁꯦ ꯑꯣꯟꯂꯥꯏꯟ ꯑꯣꯟꯂꯥꯏꯟ ꯑꯣꯟꯂꯥꯏꯟꯁꯨ ꯑꯣꯟꯂꯥꯏꯟꯗ ꯂꯩꯇ꯭ꯔꯒꯗꯤ ꯈꯣꯏ ꯌꯥꯗꯦ ꯃꯥꯁꯦ ꯑꯣꯟꯂꯥꯏꯟ ꯂꯩꯔꯒꯗꯤ ꯈꯣꯏꯅ ꯌꯦꯡꯅꯤꯡꯕ ꯕꯤꯗꯤꯑꯣ ꯑꯁꯥꯡ ꯑꯁꯥꯡꯕ ꯐꯤꯂꯝ ꯑꯇꯣꯞ ꯑꯇꯣꯞꯄ ꯕꯤꯗꯤꯑꯣꯁꯨ ꯌꯦꯡꯉꯤ ꯑꯗꯨꯒ ꯁꯦꯝꯕ ꯁꯥꯕ ꯑꯗꯨꯃꯥꯏꯅ ꯇꯧꯁꯨ ꯌꯦꯡꯉꯤ ꯈꯣꯏꯅ ꯑꯗꯨꯒ ꯃꯥꯁꯦ ꯑꯩꯈꯣꯏꯅ ꯀꯩꯗ ꯃꯅꯨꯡ ꯀꯩ ꯁꯤꯖꯤꯟꯅꯔꯒꯁꯨ ꯑꯩꯈꯣꯏꯅ ꯏꯁꯥꯗ ꯀꯥꯟꯅꯕꯁꯨ ꯐꯪꯉꯤ ꯃꯈꯣꯏꯗ ꯃꯈꯣꯏꯅ ꯄ꯭ꯂꯦ ꯕꯇꯟꯁꯨ ꯑꯗꯨꯅ ꯀꯩꯗꯧꯔꯒꯗꯤ ꯍꯦꯟꯅ ꯐꯣꯂꯣꯋꯥꯔꯁ ꯁꯕꯁꯀ꯭ꯔꯥꯏꯞ ꯁꯨꯝ ꯍꯦꯜꯂꯒꯗꯤ ꯄꯦ ꯑꯗꯨ ꯂꯥꯏꯛ ꯀꯣꯃꯦꯟꯗꯁꯨ ꯈꯔ ꯑꯩꯈꯣꯏ ꯇꯥꯅꯩ